ꯑꯣ ꯁꯤꯒꯤ ꯗꯨꯀꯥꯟꯁꯦ ꯑꯩꯈꯣꯏꯒꯤ ꯁꯥ ꯑꯉꯥꯡꯒꯩꯒꯤ ꯑꯥ ꯌꯦꯟ ꯅꯨꯡ ꯀꯩꯀꯩ ꯐꯪꯕ꯭ꯔꯣ ꯁꯤꯕꯣ ꯑꯩꯈꯣꯏꯒꯤ ꯑꯉꯥꯡꯒꯩꯒꯤ ꯑꯩꯈꯣꯏꯒꯤ ꯆꯥꯛ ꯆꯥꯅꯅꯦ ꯇꯧꯕ ꯀꯦ ꯖꯤ ꯇꯔꯦꯠ ꯅꯤꯄꯥꯟꯅ ꯂꯧꯖꯕ ꯌꯥꯒꯗ꯭ꯔꯣ ꯃꯣꯏ ꯗ꯭ꯔꯦꯁꯤꯡ ꯇꯧꯕ ꯑꯧ ꯑꯁꯦꯝꯕ ꯑꯣꯏꯅ ꯄꯨꯔꯛꯑꯣ ꯍꯥꯏꯌꯦ ꯑꯗꯣ ꯑꯩꯈꯣꯏꯒꯤ ꯉꯥꯅꯨ ꯑꯗꯨ ꯇꯪꯈꯥꯏ ꯑꯃ ꯑꯗꯒꯤ ꯌꯦꯟꯗ ꯇꯪꯈꯥꯏꯅ ꯂꯧꯕ ꯌꯥꯒꯗ꯭ꯔꯥ ꯅꯠꯇꯦ ꯀꯦ ꯖꯤ ꯅꯤꯄꯥꯟꯁꯦ ꯃꯔꯤ ꯃꯔꯤ ꯌꯥꯒꯗ꯭ꯔꯕ ꯑꯗꯨ ꯉꯥꯅꯨ ꯑꯥ ꯉꯥꯅꯨꯅ ꯀꯩꯅꯣ ꯀꯦ ꯖꯤ ꯀꯌꯥ ꯃꯃꯟ ꯀꯌꯥꯅꯣ ꯀꯦ ꯖꯤꯗ ꯌꯦꯟꯗꯤ

ꯑꯗꯣ ꯀꯌꯥ ꯂꯧꯒꯦ ꯀꯌꯥ ꯀꯌꯥ ꯄꯨꯔꯛꯎꯒꯦ ꯍꯥꯏꯗꯣ ꯌꯨꯝꯗ ꯆꯠꯂꯒ ꯍꯪꯂꯨꯈꯤꯒꯦ ꯑꯗꯨꯒ ꯍꯧꯖꯤꯛ ꯁꯦꯝꯕ ꯍꯧꯕꯤꯔꯝꯃꯣ ꯑꯗꯨꯒ ꯑꯩ ꯑꯗꯨꯝ ꯂꯥꯛꯆꯔꯒꯦ ꯃꯐꯝꯗꯤ ꯈꯪꯗꯦ ꯁꯤ ꯃꯐꯝ ꯀꯔꯤ ꯀꯧꯕꯅꯣ ꯁꯤꯔꯨ ꯑꯗꯣꯝ ꯌꯧꯒ꯭ꯔꯦ ꯑꯩꯈꯣꯏ ꯊꯤꯕꯗꯁꯨ ꯃꯐꯝ

ꯍꯣꯏ ꯑꯩ ꯑꯥ

ꯍꯣꯏ ꯂꯥꯛꯀꯅꯤ ꯂꯥꯛꯀꯅꯤ ꯑꯗꯨ ꯌꯨꯝ ꯄꯩꯁꯥꯁꯦ ꯌꯥꯎꯔꯛꯇꯤꯃꯤ ꯌꯨꯝ ꯆꯠꯂꯨꯔꯒ ꯑꯩ ꯏꯁꯥ ꯂꯥꯛꯇ꯭ꯔꯁꯨ ꯑꯉꯥꯡ ꯇꯧꯔꯒ ꯊꯥꯔꯛꯂꯒꯦ ꯐꯔꯦ ꯐꯔꯦ ꯑꯗꯨꯗꯤ ꯌꯨꯝꯗ ꯆꯠꯂꯒ ꯄꯩꯁꯥ ꯊꯨꯏꯁꯥ ꯂꯧꯔꯨꯅꯕ ꯊꯝꯃꯒꯦ ꯊꯝꯃꯒꯦ